ꯑꯩꯒꯤ ꯈ꯭ꯋꯥꯏꯗꯒꯤ ꯄꯥꯝꯖꯕ ꯁꯥꯟꯅꯔꯣꯏ ꯍꯥꯏꯌꯣ ꯍꯥꯏꯔꯒꯗꯤ ꯀꯁꯃꯤꯅꯥ ꯀꯁꯃꯤꯅꯥ ꯑꯩꯈꯣꯏ ꯃꯅꯤꯄꯨꯔꯒꯤ ꯌꯥꯝꯅ ꯄꯤꯛꯂꯤꯕ ꯑꯉꯥꯡ ꯅꯨꯄꯤ ꯃꯆꯥ ꯑꯃꯅꯤ ꯃꯨꯁꯂꯤꯝ ꯏꯃꯨꯡꯗ ꯄꯣꯛꯆꯔꯕꯁꯨ ꯃꯍꯥꯛꯁꯤ ꯃꯍꯥꯛꯀꯤ ꯂꯥꯏꯔꯕ ꯃꯄꯥꯅ ꯌꯥꯝꯅ ꯋꯥꯡꯕ ꯊꯥꯛꯇ ꯃꯍꯥꯛꯄꯨ ꯈꯜꯂꯒ ꯂꯥꯏꯔꯖꯔꯒꯁꯨ ꯃꯍꯥꯛꯁꯦ ꯃꯥꯒꯤ ꯃꯄꯥꯅ ꯇꯥꯜꯂꯨꯔꯒ ꯃꯤꯉꯣꯟꯗꯒꯤ ꯑꯔꯩꯕ ꯂꯩꯇꯕ ꯅꯤꯔꯨꯔꯒ ꯃꯥꯁꯦ ꯌꯥꯝꯅ ꯋꯥꯅ ꯃꯥ ꯄ꯭ꯔꯦꯛꯇꯤꯁ ꯇꯧꯖꯔꯒ ꯁꯥꯟꯅꯕ ꯑꯉꯥꯡ ꯑꯃꯅꯤ ꯑꯗꯨꯕꯨ ꯃꯍꯥꯛ ꯂꯥꯏꯔꯩ ꯍꯥꯏꯔꯒꯁꯨ ꯃꯥꯒꯤ ꯀꯦꯔꯦꯛꯇꯔ ꯃꯥ ꯂꯥꯏꯔꯤꯛ ꯇꯝꯖꯔꯤꯕ ꯑꯉꯥꯡ ꯑꯃꯁꯨ ꯑꯣꯏ ꯑꯗꯨ ꯃꯥ ꯀꯔꯦꯛꯇꯔꯁꯨ ꯐꯩ ꯚꯦꯚꯥꯔꯁꯨ ꯐꯩ ꯃꯥ ꯌꯥꯝꯅ ꯐꯖꯅ ꯁꯥꯟꯅꯕ ꯑꯉꯥꯡ ꯑꯃꯁꯨ ꯑꯣꯏ ꯑꯗꯨꯅ ꯃꯥꯁꯦ ꯌꯥꯝꯅ ꯅꯨꯡꯁꯤ ꯑꯗꯨꯅ ꯃꯥꯒꯤ ꯃꯥꯕꯨ ꯀꯔꯤꯒꯨꯝꯕ ꯑꯩꯅ ꯊꯦꯡꯅꯕ ꯇꯥꯔꯒꯗꯤ ꯑꯩꯒꯤ ꯋꯥꯍꯪ ꯃꯉꯣꯟꯗ ꯑꯩꯅ ꯍꯪꯅꯤꯡꯕꯁꯤ ꯃꯥꯅ ꯂꯥꯏꯔꯤꯛ ꯇꯝꯅ ꯇꯝꯅ ꯁꯥꯟꯅꯔꯣꯏ ꯑꯃ ꯑꯣꯏꯔꯛꯈꯤꯕꯗ ꯃꯉꯣꯟꯗ ꯀꯔꯤ ꯀꯔꯤ ꯅꯨꯡꯉꯥꯏꯇꯕ ꯐꯤꯜ ꯇꯧꯒꯦ ꯍꯥꯏꯕꯗꯨ ꯑꯗꯨ ꯑꯃ ꯑꯩ ꯍꯪꯖꯅꯤꯡꯉꯤ ꯑꯗꯨꯒ ꯃꯥꯁꯤ ꯃꯥꯁꯤ ꯏꯃꯨꯡ ꯃꯅꯨꯡꯒꯤ ꯂꯥꯏꯔꯩ ꯍꯥꯏꯔꯒꯁꯨ ꯃꯉꯣꯟꯗ ꯌꯥꯝꯅ ꯍꯟꯊꯕ ꯋꯥꯈꯜ ꯈꯟꯗꯦ ꯃꯥ ꯃꯅꯤꯄꯨꯔꯒꯤ ꯑꯣꯏꯕ ꯃꯅꯤꯄꯨꯔꯒꯤ ꯑꯣꯏꯕ ꯃꯤꯡꯆꯠ ꯄꯨꯕꯤꯔꯛꯇꯨꯅ ꯃꯍꯥꯛ ꯍꯧꯖꯤꯛ ꯈ꯭ꯋꯥꯏꯗꯒꯤ ꯃꯃꯜ ꯇꯥꯡꯕ ꯁꯥꯟꯅꯔꯣꯏ ꯑꯃ ꯍꯥꯏꯕꯗꯨ ꯃꯨꯁꯂꯤꯝ ꯃꯔꯛꯇ ꯃꯍꯥꯛ ꯑꯁꯤ ꯃꯨꯁꯂꯤꯝ ꯅꯨꯄꯤꯁꯤꯡꯒꯤ ꯃꯔꯛꯇ ꯃꯍꯥꯛ ꯑꯁꯤ ꯑꯃ ꯑꯣꯏꯔꯦ